ꯈꯨꯜ ꯑꯃꯗꯨꯗ ꯀꯩꯅꯣ ꯏꯁꯥꯅ ꯒꯦꯝ ꯁꯥꯟꯅꯕꯗ ꯀꯩꯅꯣ ꯀꯔꯤ ꯍꯩꯁꯤꯡꯕꯁꯤꯡ ꯁꯦꯝꯒꯠꯄ ꯌꯥꯕꯒꯤ ꯍꯥꯏꯕꯁꯦ ꯀꯩꯅꯣ ꯃꯥ ꯈꯨꯊꯥꯡꯗ ꯀꯩꯅꯣ ꯃꯣꯏ ꯏꯁꯥꯒꯤ ꯔꯤꯐ꯭ꯂꯦꯛꯁꯀꯨꯝꯕ ꯀꯩꯅꯣ ꯃꯁꯥꯟꯅ ꯌꯥꯝ ꯑꯦꯛꯇꯤꯕ ꯑꯣꯏꯅ ꯁꯥꯟꯅꯔꯗꯤꯀꯣ ꯔꯤꯐ꯭ꯂꯦꯛꯁꯀꯨꯝꯕ ꯑꯗꯨ ꯐꯔꯅꯤ ꯏꯁꯥꯅ ꯊꯤꯡꯀꯤꯡ ꯇꯧꯕꯗꯣ ꯃꯥꯏꯟ ꯋꯥꯈꯜ ꯑꯗꯨꯁꯨ ꯊꯨꯔꯅꯤꯕꯀꯣ ꯑꯗꯨ ꯃꯤ ꯃꯌꯥꯝꯗꯨ ꯀꯩꯅꯣ ꯅꯨꯡꯉꯥꯏꯕꯁꯦ ꯃꯤꯗ ꯄꯥꯎ ꯐꯥꯎꯅꯕ ꯀꯃꯨꯅꯤꯀꯦꯁꯟ ꯏꯁꯀꯤꯜ ꯋꯥꯔꯤ ꯍꯩꯕꯗꯨ ꯑꯗꯨꯁꯨ ꯌꯥꯝ ꯍꯩꯕꯅꯦꯕ ꯍꯦꯟꯒꯠꯄꯅꯦꯕ ꯃꯥꯒꯤ ꯏꯁꯀꯤꯜ ꯑꯗꯨꯁꯦ ꯑꯗꯨꯒ ꯑꯩꯇꯩꯁꯦ ꯑꯗꯨ ꯂꯩꯔꯦ ꯃꯀꯣꯛꯀꯤ ꯂꯩꯔꯦ ꯑꯗꯨꯒ ꯀꯝꯃꯨꯅꯤꯀꯦꯁꯟ ꯏꯁꯀꯤꯜꯁ ꯂꯩꯔꯦ ꯈꯨꯠꯀ ꯈꯣꯡꯒꯨꯝꯕ ꯀꯩꯀꯥ ꯇꯧꯕ ꯊꯨꯒꯗꯕ ꯀꯩꯅꯣ ꯑꯃ ꯄꯣꯠꯇ ꯑꯩꯈꯣꯏ ꯏꯁꯥꯁꯨ ꯌꯥꯝ ꯐꯤꯠ ꯑꯣꯏꯔꯅꯤ ꯍꯛꯁꯦꯜ ꯅꯨꯡꯉꯥꯏꯔꯗꯤ ꯅꯥꯁꯨ ꯅꯥꯔꯣꯏꯑꯕꯀꯣ ꯅꯥꯔꯣꯏꯗꯤ ꯀꯌꯥꯃꯨꯛ ꯍꯦꯜꯊ ꯏꯁ ꯋꯦꯜ ꯍꯥꯏꯕꯅꯤꯅ ꯑꯗꯨꯁꯨ ꯀꯌꯥꯃꯨꯛ ꯅꯨꯡꯉꯥꯏꯕ꯭ꯔꯀꯣ ꯑꯗꯨꯒꯨꯝꯕ ꯇꯧꯕ ꯉꯝꯃꯦꯕ ꯏꯁꯀꯤꯜꯁꯦ ꯑꯗꯨ ꯑꯩꯇꯩ ꯀꯩꯅꯣ ꯁꯥꯟꯅꯕꯗꯨꯗ ꯃꯤ ꯑꯍꯟ ꯑꯣꯏꯔꯤꯕ ꯑꯦꯛꯁꯄꯤꯔꯦꯟ ꯑꯣꯏꯔꯕ ꯃꯤꯅ ꯈꯔ ꯇꯥꯛꯄꯤꯔꯗꯤ ꯀꯩꯅꯣ ꯍꯧꯖꯤꯛ ꯀꯥꯟ ꯑꯩꯈꯣꯏ ꯑꯉꯥꯡꯁꯤꯡꯒ ꯀꯩꯅꯣ ꯈꯨꯜ ꯑꯃ ꯂꯩꯕꯗꯨꯗ ꯃꯤꯁꯦ ꯌꯥꯝ ꯍꯩꯅꯕ ꯑꯃ ꯇꯧꯕ ꯉꯝꯒꯅꯤꯀꯣ